ꯇ꯭ꯔꯦꯕꯦꯜꯒꯤ ꯑꯣꯏꯕ ꯀꯂꯥ ꯈꯔ ꯑꯗꯨꯗꯤ ꯈ꯭ꯔꯤꯁꯃꯥꯁ ꯒꯥꯡ ꯉꯥꯏ ꯑꯁꯤꯅꯆꯤꯡꯕꯅꯤ ꯇ꯭ꯔꯦꯕꯦꯜ ꯃꯈꯣꯏꯁꯦ ꯑꯇꯣꯞꯄ ꯃꯐꯝꯗ ꯂꯩꯔꯝꯂꯕꯁꯨ ꯈ꯭ꯔꯤꯁꯃꯥꯁ ꯑꯣꯏꯔꯕꯗꯤ ꯈ꯭ꯔꯤꯁꯃꯥꯁ ꯃꯇꯝ ꯑꯗꯨꯋꯥꯏꯗꯗꯤ ꯂꯣꯏꯅ ꯄꯨꯜꯂꯅꯤ ꯑꯗꯨꯒ ꯃꯈꯣꯏꯁꯤ ꯆꯥꯛ ꯁꯤꯜꯂꯅꯤ ꯑꯗꯨꯒ ꯏꯁꯩ ꯅꯣꯡꯃꯥꯏ ꯇꯧꯗꯨꯅ ꯆꯥꯛꯇꯣ ꯆꯥꯃꯤꯟꯅꯔꯅꯤ ꯍꯥꯏꯔꯤꯕ ꯁꯨꯃꯥꯏꯅ ꯃꯣꯏ ꯈ꯭ꯔꯤꯁꯃꯥꯁꯁꯦ ꯄꯥꯡꯊꯣꯛꯏ ꯑꯗꯨꯒ ꯒꯥꯡ ꯉꯥꯏꯁꯤꯁꯨ ꯐꯧ ꯂꯣꯛꯄ ꯇꯥꯏꯃꯤꯡ ꯑꯗꯨꯋꯥꯏꯗ ꯄꯥꯡꯊꯣꯛꯄ ꯀꯂꯥ ꯑꯃꯅꯤ ꯃꯁꯤꯗ ꯃꯈꯣꯏꯒꯤ ꯑꯣꯏꯕ ꯏꯁꯩ ꯅꯣꯡꯃꯥꯏ ꯖꯒꯣꯏ ꯀꯌꯥꯃꯔꯨꯝꯁꯨ ꯇꯧꯏ ꯑꯗꯨꯒ ꯍꯔꯥꯎꯕ ꯐꯣꯡꯗꯣꯛꯏ ꯃꯁꯤ ꯇꯧꯗꯨꯅ ꯃꯣꯏꯒꯤ ꯍꯥꯏꯔꯤꯕ ꯀꯂꯥꯁꯤꯡꯁꯤ ꯄꯥꯡꯊꯣꯛꯄꯅꯤ